ꯃꯥꯟꯅꯗꯕ ꯖꯥꯇꯤ ꯀꯌꯥꯅ ꯈꯨꯟꯗꯥꯕ ꯂꯝꯗꯝ ꯑꯣꯏꯕꯅ ꯀꯛꯆꯤꯡ ꯖꯤꯂꯥꯗ ꯇꯣꯉꯥꯟ ꯇꯣꯉꯥꯟꯕ ꯅꯥꯠꯀꯤ ꯑꯣꯏꯕ ꯂꯥꯏꯅꯤꯡ ꯂꯥꯏꯁꯣꯟ ꯀꯌꯥ ꯄꯥꯡꯊꯣꯛꯅꯩ ꯃꯁꯤ ꯃꯇꯝ ꯅꯥꯏꯗꯦ ꯇꯣꯉꯥꯟ ꯇꯣꯉꯥꯟꯕ ꯙꯔꯃꯒꯤ ꯑꯣꯏꯕ ꯑꯐꯕ ꯃꯇꯝꯗ ꯑꯗꯨꯃꯛ ꯇꯧꯅꯩ ꯈꯨꯟꯅꯥꯏ ꯀꯨꯝꯍꯩ ꯃꯇꯝꯗ ꯃꯥꯅ ꯃꯥꯅ ꯄꯥꯝꯖꯕ ꯑꯍꯥꯎꯕ ꯆꯤꯟꯖꯥꯛ ꯀꯌꯥ ꯆꯥꯅꯩ ꯑꯗꯨꯕꯨ ꯑꯩꯗꯤ ꯃꯅꯥ ꯃꯁꯤꯡ ꯉꯥꯛꯇ ꯊꯣꯡꯕ ꯑꯣꯏꯅ ꯄꯥꯝꯅ ꯆꯥꯏ